ꯑꯩꯅ ꯄꯥꯝꯖꯕ ꯀꯨꯝ ꯑꯗꯨꯗꯤ ꯀꯥꯂꯦꯟ ꯊꯥꯅꯤ ꯀꯥꯂꯦꯟ ꯊꯥ ꯍꯥꯏꯁꯦ ꯑꯩꯈꯣꯏ ꯀꯛꯆꯤꯡꯒꯤ ꯑꯣꯏꯅꯗꯤ ꯌꯥꯝꯅ ꯃꯔꯨ ꯑꯣꯏ ꯍꯥꯏꯔꯤꯕ ꯊꯥ ꯑꯁꯤꯗ ꯀꯛꯆꯤꯡꯗ ꯂꯩꯔꯤꯕ ꯏꯕꯨꯙꯧ ꯈꯝꯂꯥꯡꯕ ꯍꯥꯔꯥꯎꯏ ꯃꯁꯤ ꯍꯥꯔꯥꯎꯕꯗ ꯑꯩꯈꯣꯏ ꯂꯥꯏ ꯈꯨꯔꯨꯝꯕ ꯆꯠꯂꯤ ꯖꯒꯣꯏ ꯈꯨꯠꯊꯦꯛꯁꯨ ꯀꯠꯂꯤ ꯑꯗꯨꯒ ꯂꯣꯏꯔꯕ ꯃꯇꯨꯡꯗ ꯃꯨꯛꯅꯥ ꯂꯝꯖꯦꯜꯁꯨ ꯇꯧꯑꯦ ꯃꯁꯤ ꯂꯝ ꯀꯣꯏꯕꯁꯤꯡꯅ ꯌꯥꯝꯅ ꯄꯥꯝꯅ ꯌꯦꯡꯅꯩ